ꯍꯜꯂꯣ

ꯎꯝ ꯎꯝ ꯑꯣ ꯌꯥꯎꯕ꯭ꯔꯣ ꯑꯩꯈꯣꯏꯁꯨ ꯆꯦꯛ ꯇꯧꯗꯕ ꯑꯣꯏꯔꯝꯒꯅꯤꯌꯦ ꯑꯩꯈꯣꯏ ꯑꯉꯥꯡꯁꯤꯡꯅ ꯑꯣ ꯑꯩꯈꯣꯏ ꯗꯤꯂꯤꯕꯔꯤꯗ ꯁꯣꯏꯕ ꯑꯣꯏꯔꯝꯒꯅꯤ ꯑꯗꯨ ꯑꯣꯏꯔꯗꯤ ꯑꯥ ꯉꯁꯤꯒꯤ ꯑꯣꯏꯗꯧꯕ꯭ꯔꯥ ꯉꯁꯤꯒꯤ ꯗꯤꯂꯤꯕꯔꯤ ꯑꯣꯏꯗꯧꯕ꯭ꯔꯥ ꯑꯣ ꯁꯥꯎꯕꯤꯕ ꯌꯥꯗꯦ ꯑꯩꯈꯣꯏꯅ ꯄꯦꯛꯀꯤꯡ ꯇꯧꯕ ꯀꯥꯟꯗ ꯑꯩꯈꯣꯏ ꯑꯉꯥꯡꯁꯤꯡꯅ ꯁꯣꯏꯈꯤꯕ ꯑꯣꯏꯔꯝꯈꯤꯕ ꯌꯥꯏ ꯑꯗꯣ ꯁꯥꯎꯕꯤꯕ ꯌꯥꯗꯦ ꯑꯩꯈꯣꯏꯅ ꯃꯊꯪꯗ ꯇꯧꯕ ꯀꯥꯟ ꯍꯦꯟꯅ ꯐꯖꯅ ꯇꯧꯅꯤꯡꯉꯥꯏ ꯍꯣꯠꯅꯖꯒꯦ ꯎꯝ ꯑꯅꯧꯕ ꯍꯣꯏ ꯂꯥꯛꯇ꯭ꯔꯁꯨ ꯑꯩꯅ ꯊꯥꯔꯛꯀꯦ ꯑꯩꯈꯣꯏ ꯑꯉꯥꯡꯁꯤꯡꯗꯀꯣ ꯑꯁ ꯊꯥꯔꯀꯀꯦ ꯍꯣꯏ ꯑꯗꯨꯝ ꯅꯣꯔꯃꯦꯜ ꯇꯥꯏꯃꯤꯡꯗ ꯑꯗꯨꯝ ꯊꯥꯔꯀꯀꯦ ꯅꯣꯔꯃꯦꯜ ꯇꯥꯏꯃꯤꯡꯗ ꯎꯝ ꯑꯗꯨꯗꯤꯀꯣ ꯁꯥꯎꯕ ꯌꯥꯗꯦꯀꯣ